ꯑꯥ ꯍꯜꯂꯣ ꯑꯣ ꯑꯁꯣꯝ ꯑꯥ ꯍꯥꯏꯔꯛꯑꯣ ꯃꯥꯅꯦ ꯃꯥꯅꯦ ꯑꯥ ꯎꯝ ꯎꯝ ꯎꯝꯍꯨꯝ ꯑꯣ ꯑꯣꯀꯦ ꯑꯁꯤꯒꯤꯁꯦꯀꯣ ꯃꯈꯜ ꯑꯅꯤ ꯊꯣꯛꯅ ꯂꯩꯌꯦ ꯑꯃꯅ ꯇꯝꯒꯤ ꯑꯃꯅ ꯆꯤꯡꯒꯤ ꯂꯩꯌꯦꯕꯀꯣ ꯑꯩꯈꯣꯏꯅ ꯌꯣꯟꯕꯁꯤꯅ ꯇꯝꯒꯤꯅꯦꯕ ꯁꯤꯅ ꯌꯥꯝꯅ ꯏꯁꯇꯤꯀꯤ ꯑꯣꯏꯒꯅꯤ ꯑꯃꯁꯨꯡ ꯗꯥꯛ ꯗꯥꯛ ꯑꯣꯏꯒꯅꯤ ꯑꯗꯨꯒ ꯃꯍꯥꯎꯁꯨ ꯌꯥꯝꯅ ꯂꯩꯒꯅꯤ ꯑꯗꯨꯒꯤ ꯑꯣꯏꯕꯅꯦ ꯍꯣꯏ ꯈꯔꯗꯤ ꯑꯗꯨꯝ ꯃꯤꯡ ꯆꯠꯈ꯭ꯔꯕꯅꯦ ꯑꯥ ꯑꯁꯤꯁꯦ ꯏꯁꯥꯅ ꯊꯥꯖꯕꯅꯦ ꯑꯩꯈꯣꯏ ꯇꯝꯗ ꯂꯩꯕ ꯁꯤꯒꯤ ꯏꯁꯇꯤꯀꯤ ꯔꯥꯏꯁ ꯊꯥꯕ ꯃꯤ ꯂꯩꯌꯦꯕꯀꯣ ꯑꯗꯨꯗꯒꯤ ꯂꯧꯔꯒ ꯑꯩꯈꯣꯏꯅ ꯑꯃꯨꯛꯀ ꯁꯦꯝꯕꯅꯦ ꯑꯥ ꯁꯤꯁꯦ ꯄ꯭ꯌꯣꯔ ꯑꯣꯔꯒꯥꯅꯤꯛꯅꯦ ꯀꯩꯅꯣꯒꯨꯝꯕ ꯀꯦꯃꯤꯀꯜ ꯍꯥꯔꯒꯨꯝꯕ ꯍꯥꯞꯇꯦ ꯑꯥ ꯑꯗꯨꯝ ꯍꯥꯎꯅꯩ ꯍꯥꯏꯌꯦ ꯍꯥꯎꯁꯨ ꯍꯥꯎꯋꯤ ꯑꯣꯀꯦ ꯑꯁꯤꯁꯦ ꯇꯨꯔꯤꯁ ꯃꯁꯦ ꯂꯥꯛꯄꯀꯥꯟꯗ ꯐꯔꯁꯇ ꯑꯩꯈꯣꯏꯒꯤ ꯏꯁꯇꯤꯀꯤ ꯔꯥꯏꯁꯁꯦ ꯍꯥꯏꯗꯤ ꯃꯣꯏꯗꯤ ꯏꯁꯀꯤꯞ ꯇꯧꯕ ꯉꯝꯗ꯭ꯔꯦꯀꯣ ꯑꯗꯨꯅ ꯃꯣꯏꯅ ꯍꯥꯏꯔꯝꯃꯤꯁꯦ ꯍꯥꯎꯋꯦ ꯑꯗꯨ ꯑꯣꯗꯔꯁꯨ ꯇꯧꯔꯝꯃꯦ ꯃꯣꯏꯒꯤ ꯄꯨꯅꯉꯥꯏ ꯑꯗꯨꯃꯥꯏꯅꯗꯤ ꯑꯣꯏꯌꯦ ꯑꯥ ꯍꯥ ꯌꯦꯁ ꯑꯦꯞꯁꯨꯂꯨꯠꯂꯤ ꯅꯪꯅ ꯍꯥꯏꯕꯗ ꯑꯗꯨꯃꯥꯏꯅ ꯏꯁꯇꯤꯝ ꯇꯧꯔꯒ ꯐꯖꯅ ꯑꯥ ꯑꯩꯈꯣꯏꯁꯦ ꯏꯁꯇꯤꯝꯁꯨ ꯇꯧꯋꯦ ꯑꯗꯨꯒ ꯏꯁꯇꯤꯝ ꯅꯠꯇꯕ ꯑꯇꯣꯞꯄ ꯊꯥꯎꯗ ꯀꯩꯅꯣ ꯇꯧꯔꯁꯨ ꯂꯩꯌꯦꯕ ꯃꯈꯜ ꯃꯈꯜ ꯊꯣꯛꯅ ꯂꯩꯌꯦ ꯁꯣꯝꯒꯤ ꯑꯄꯥꯝꯕ ꯃꯇꯨꯡꯏꯟꯅꯀꯣ ꯑꯗꯨꯝ ꯀꯩꯅꯣ ꯇꯧꯕ ꯌꯥꯕꯅꯤ ꯑꯣꯀꯦ ꯑꯣꯀꯦ